ꯍꯧꯖꯤꯛꯀꯥꯟ ꯑꯉꯥꯡꯁꯤꯡꯕꯨ ꯀꯔꯝ ꯍꯥꯏꯅ ꯃꯣꯇꯤꯚꯦꯠ ꯇꯧꯒꯅꯤ ꯍꯥꯏꯕ ꯃꯔꯝꯗ ꯈꯔ ꯍꯥꯏꯖꯅꯤꯡꯉꯤ ꯑꯗꯨꯗꯤ ꯑꯉꯥꯡꯁꯤꯡ ꯍꯧꯖꯤꯛꯀꯥꯟ ꯐꯣꯟ ꯂꯩꯕꯒꯤ ꯐꯣꯟꯗ ꯈꯛꯇ ꯁꯥꯟꯅꯗꯨꯅ ꯂꯩꯕ ꯁꯤ ꯌꯥꯝ ꯁꯣꯛꯄ ꯑꯃꯅꯤ ꯋꯥꯈꯟ ꯄꯦꯟꯗꯕ ꯑꯃꯅꯤ ꯑꯗꯨꯒꯤꯅ ꯑꯌꯨꯛꯇ ꯃꯈꯣꯏꯕꯨ ꯑꯌꯨꯛ ꯑꯌꯨꯛꯁꯤ ꯍꯧꯒꯠꯂꯦ ꯍꯥꯏꯔꯒ ꯕ꯭ꯔꯁ ꯇꯧꯔꯒ ꯁꯥꯟꯅꯅꯤꯡꯉꯥꯏ ꯃꯈꯣꯏꯕꯨ ꯒ꯭ꯔꯥꯎꯟꯗ ꯑꯣꯏꯔꯣ ꯑꯃꯗ ꯑꯣꯏꯔꯣ ꯋꯥꯔꯤ ꯂꯤꯕ ꯑꯣꯏꯔꯣ ꯑꯐꯥꯎꯕꯁꯤꯡꯒꯤ ꯋꯥꯔꯤ ꯂꯤꯕ ꯑꯣꯏꯔꯣ ꯃꯣꯏꯕꯨ ꯀꯔꯝ ꯍꯥꯏꯅ ꯑꯩꯈꯣꯏꯅ ꯃꯣꯇꯤꯚꯦꯠ ꯇꯧꯒꯅꯤ ꯍꯥꯏꯕꯗ ꯑꯌꯨꯛꯇ ꯍꯧꯒꯠꯂꯒ ꯍꯧꯒꯠꯂ ꯍꯧꯒꯠꯇꯣꯔꯦ ꯍꯥꯏꯕ ꯃꯇꯝꯗ ꯃꯣꯏꯕꯨ ꯑꯦꯛꯖꯥꯝꯄꯜ ꯑꯣꯏꯅ ꯃꯦꯔꯤꯀꯣꯝ ꯂꯩꯔꯦ ꯃꯦꯔꯤꯀꯣꯝꯒꯨꯝꯕꯒꯤ ꯋꯥꯔꯤꯅꯦ ꯃꯣꯏꯅ ꯀꯔꯝ ꯍꯥꯏꯅ ꯒꯦꯝ ꯑꯦꯟ ꯏꯁꯄꯣꯔꯠꯇ ꯆꯪꯂꯒ ꯃꯈꯣꯏꯅ ꯀꯔꯝ ꯍꯥꯏꯅ ꯑꯐꯥꯎ ꯑꯐꯥꯎꯕ ꯃꯦꯗꯜ ꯐꯪꯂꯒ ꯍꯧꯖꯤꯛ ꯂꯩꯌꯦ ꯑꯗꯣ ꯑꯉꯥꯡꯁꯤꯡꯕꯨ ꯍꯧꯖꯤꯛꯀꯥꯟꯁꯤ ꯇꯣꯏꯅ ꯐꯣꯟꯁꯤ ꯄꯥꯏꯍꯟꯗꯕꯤꯗ ꯃꯈꯣꯏꯕꯨ ꯑꯌꯨꯛꯇ ꯍꯧꯒꯠꯂꯒ ꯀꯔꯝ ꯍꯥꯏꯅ ꯑꯦꯛꯁꯔꯁꯥꯏꯁ ꯇꯧꯒꯅꯤ ꯀꯔꯝ ꯍꯥꯏꯅ ꯀꯔꯤ ꯆꯥꯔꯒ ꯅꯈꯣꯏꯒꯤ ꯗꯥꯏꯠꯁꯤ ꯈꯔ ꯐꯒꯠꯀꯅꯤ ꯍꯛꯆꯥꯡꯁꯤ ꯀꯔꯝ ꯍꯥꯏꯅ ꯁꯦꯝꯒꯅꯤ ꯑꯗꯨꯒ ꯀꯔꯝ ꯍꯥꯏꯅ ꯏꯟꯇꯔꯦꯁ ꯂꯩꯍꯟꯒꯅꯤ ꯍꯥꯏꯕꯗꯣ ꯑꯩꯈꯣꯏꯅ ꯐꯖꯅ ꯃꯃꯥ ꯃꯄꯥꯁꯤꯡꯁꯤꯅ ꯃꯣꯏꯕꯨ ꯋꯥꯔꯛꯂꯒ ꯐꯖꯅ ꯁꯦꯝꯒꯠꯂꯒ ꯑꯐꯥꯎꯕ ꯍꯤꯁꯇ꯭ꯔꯤ ꯑꯃ ꯑꯣꯏꯍꯟꯒꯗꯧꯕꯅꯤ ꯑꯗꯨ ꯐꯖꯅ ꯃꯣꯇꯤꯐ ꯃꯣꯇꯤꯚꯦꯁꯟ ꯄꯤꯔꯒ ꯃꯈꯣꯏꯅ ꯁꯥꯟꯅꯕꯗꯅꯤ ꯈꯣꯠꯄꯗꯅꯤ ꯍꯥꯏꯅ ꯅꯨꯡꯇꯤ ꯂꯨꯆꯤꯡꯕꯤꯗꯨꯅ ꯃꯈꯣꯏꯕꯨ ꯁꯥꯟꯅꯕ ꯃꯇꯝꯗ ꯃꯈꯣꯏ ꯌꯥꯝ ꯏꯟꯇꯔꯦꯁ ꯂꯩꯕ ꯃꯇꯝꯗ ꯃꯣꯏ ꯍꯛꯆꯥꯡꯁꯨ ꯌꯥꯝ ꯐꯔꯛꯀꯅꯤ ꯑꯗꯨꯒ ꯁꯥꯟꯅꯕꯁꯨ ꯅꯣꯂꯦꯖꯁꯨ ꯑꯃꯁꯨ ꯌꯥꯝ ꯏꯝꯄ꯭ꯔꯨꯐ ꯑꯣꯏꯔꯛꯀꯅꯤ ꯑꯗꯨꯒꯤ ꯑꯦꯛꯖꯥꯝꯄꯜ ꯑꯣꯏꯅ ꯔꯣꯅꯥꯜꯗꯣ ꯍꯥꯏꯅ ꯋꯥꯔꯜꯗ ꯑꯐꯥꯎꯕ ꯔꯣꯅꯥꯜꯗꯣꯅꯦ ꯃꯦꯁꯤꯈꯣꯏꯅꯦ ꯃꯈꯣꯏꯒꯤ ꯋꯥꯔꯤꯁꯦ ꯐꯖ ꯐꯖꯅ ꯂꯤꯕꯤꯕ ꯑꯉꯥꯡꯈꯣꯏꯕꯨ ꯃꯣꯏꯅ ꯁꯨꯃꯥꯏꯅ ꯇꯧꯔꯝꯃꯤ ꯈꯣꯠꯂꯝꯃꯤ ꯍꯥꯏꯅ ꯋꯥꯔꯤꯁꯦ ꯃꯣꯇꯤꯐ ꯀꯣꯏꯁꯟꯁꯦ ꯐꯖꯅ ꯄꯤꯔꯒ ꯃꯈꯣꯏꯒꯤ ꯏꯟꯁꯄꯤꯔꯦꯁꯟ ꯑꯣꯏꯍꯜꯂꯒ ꯃꯣꯏꯕꯨ ꯃꯃꯥꯡꯗ ꯐꯖꯅ ꯃꯣꯇꯤꯐ ꯇꯧꯕꯤꯔꯒ ꯃꯈꯣꯏꯒꯤ ꯍꯛꯆꯥꯡꯒꯤꯗꯃꯛꯁꯨ ꯑꯗꯨꯒ ꯃꯣꯏꯒꯤ ꯏꯟꯇꯔꯦꯁ ꯃꯣꯏꯒꯤ ꯕ꯭ꯔꯦꯟ ꯁꯥꯔꯐ ꯇꯧꯅꯅꯕꯁꯨ ꯀꯔꯝꯕ ꯀꯔꯤ ꯆꯥꯕꯅ ꯐꯒꯦꯔꯥ ꯀꯔꯝ ꯍꯥꯏꯅ ꯄꯨꯡ ꯀꯌꯥꯗ ꯍꯧꯒꯠꯂꯒ ꯀꯔꯤ ꯊꯕꯛ ꯇꯧꯒꯅꯤ ꯀꯔꯤ ꯈꯣꯠꯀꯅꯤ ꯍꯥꯏꯕꯗꯣ ꯑꯦꯛꯁꯔꯁꯥꯏꯁꯇꯣ ꯐꯖꯅ ꯂꯧꯕꯤꯕ ꯑꯗꯨꯒ ꯑꯉꯥꯡꯁꯤꯡꯕꯨ ꯆꯦꯛꯁꯤꯟꯅ ꯅꯥꯟꯅ ꯊꯝꯕ ꯑꯗꯨꯅꯤ ꯑꯩꯈꯣꯏꯅ ꯐꯖꯅ ꯃꯃꯥ ꯃꯄꯥꯈꯣꯏꯅ ꯆꯦꯛꯁꯤꯟꯅ ꯌꯦꯡꯁꯤꯟꯗꯨꯅ ꯃꯈꯣꯏꯒꯤ ꯍꯛꯆꯥꯡꯒꯤ ꯑꯣꯏꯔꯣ ꯀꯦꯔꯤꯌꯥꯔꯒꯤ ꯑꯣꯏꯔꯣ ꯃꯈꯣꯏꯕꯨ ꯑꯐꯥꯎꯕ ꯑꯃ ꯑꯣꯏꯍꯟꯗꯨꯅ ꯃꯈꯣꯏꯕꯨ ꯃꯤꯅ ꯈꯪꯕ ꯃꯤ ꯑꯣꯏꯍꯟꯒꯗꯧꯕꯅꯤ ꯍꯧꯖꯤꯛꯀꯥꯟ ꯑꯩꯈꯣꯏꯒꯤ ꯑꯉꯥꯡꯁꯦ ꯐꯣꯟꯗ ꯈꯛꯇ ꯁꯥꯟꯅꯕ ꯈꯛꯇ ꯈꯜꯂꯒ ꯏꯅꯣꯏ ꯅꯣꯏꯅ ꯀꯔꯤꯁꯨ ꯈꯪꯗ ꯂꯩꯕꯈꯣꯏꯁꯦ ꯃꯌꯥꯝ ꯂꯩꯌꯦ ꯑꯗꯨꯒꯤꯅ ꯑꯗꯨ ꯃꯃꯥ ꯃꯄꯥ ꯑꯩꯈꯣꯏꯅ ꯆꯦꯛꯁꯤꯜꯂꯒ ꯑꯍꯟꯈꯣꯏꯅ ꯑꯩꯈꯣꯏꯅ ꯆꯦꯛꯁꯤꯜꯂꯒ ꯃꯣꯏꯕꯨ ꯐꯖꯅ ꯃꯣꯇꯤꯚꯦꯁꯟ ꯄꯤꯔꯒ ꯃꯣꯏꯕꯨ ꯑꯦꯛꯁꯔꯁꯥꯏꯁ ꯇꯧꯍꯟꯕ ꯁꯥꯟꯅꯍꯟꯕ ꯑꯗꯨꯒ ꯌꯥꯝ ꯑꯦꯛꯇꯤꯐ ꯑꯣꯏꯍꯟꯅ ꯂꯩꯒꯗꯧꯕꯅꯦ ꯍꯛꯆꯥꯡ ꯐꯅ ꯂꯩꯒꯗꯧꯕꯅꯤ ꯅꯠꯇ꯭ꯔꯒ ꯃꯣꯏꯅ ꯇꯨꯝꯕ ꯆꯥꯕ ꯈꯪꯕ ꯃꯐꯝ ꯃꯔꯥꯡ ꯈꯪꯗꯅ ꯂꯩꯔꯗꯤ ꯀꯔꯤꯁꯨ ꯑꯣꯏꯊꯣꯛꯂꯣꯏ ꯍꯥꯏꯕꯁꯤ ꯍꯥꯏꯅꯤꯡꯉꯤ